ꯑꯩꯈꯣꯏ ꯈꯨꯡꯒꯪꯗꯗꯤ ꯃꯄꯥꯟꯗ ꯈꯣꯡ ꯍꯥꯝꯕꯁꯤ ꯂꯩꯇꯕ꯭ꯔꯅ ꯈꯜꯂꯤ ꯃꯅꯤꯄꯨꯔꯒꯤ ꯑꯌꯥꯝꯕ ꯈꯨꯡꯒꯪꯁꯤꯡꯗꯁꯨ ꯂꯩꯇꯕ꯭ꯔꯅ ꯈꯟꯖꯩ ꯄꯟꯆꯥꯌꯦꯠꯅ ꯁꯤꯟꯕ ꯍꯔ ꯍꯔ ꯇꯣꯏꯂꯦꯠ ꯍꯥꯏꯔꯤꯕ ꯁ꯭ꯀꯤꯝ ꯑꯗꯨꯅ ꯂꯥꯏꯔꯕ ꯂꯩꯕ ꯃꯐꯝ ꯈꯨꯗꯤꯡꯃꯛ ꯂꯥꯏꯔꯕ ꯄ꯭ꯔꯖꯥ ꯈꯨꯗꯤꯡꯃꯛꯇ ꯐ꯭ꯔꯤꯗ ꯁꯥꯕꯤ ꯑꯗꯨꯒꯤ ꯄꯥꯕ꯭ꯂꯤꯛ ꯇꯣꯏꯂꯦꯠ ꯑꯅꯁꯨ ꯂꯩꯀꯥꯏ ꯂꯩꯀꯥꯏꯒꯤ ꯈꯨꯗꯤꯡꯗ ꯊꯝꯕꯤ ꯑꯗꯨ ꯑꯇꯣꯞꯄ ꯏꯟꯗꯤꯌꯥꯗꯗꯤ ꯂꯩꯔꯝꯒꯅꯤ ꯍꯥꯏꯅ ꯈꯜꯂꯤ ꯁꯤꯁꯤ ꯃꯅꯤꯄꯨꯔꯗꯗꯤ ꯁꯤꯒꯤ ꯈꯨꯗꯣꯡ ꯆꯥꯗꯕ ꯑꯁꯤ ꯂꯩꯇꯦ ꯃꯅꯤꯄꯨꯔꯗꯗꯤ ꯒꯣꯕꯔꯃꯦꯟꯅ ꯑꯗꯩ ꯄꯟꯆꯥꯌꯦꯠꯅꯁꯤꯡꯁꯨ ꯌꯦꯡꯁꯤꯟꯕꯤ ꯃꯁꯤꯗ ꯊꯥꯊꯩ ꯄꯩꯁꯥ ꯀꯩꯀꯥ ꯄꯤꯕꯤ ꯂꯥꯏꯔꯕ ꯈꯨꯗꯤꯡꯃꯛꯇ ꯇꯣꯏꯂꯦꯠ ꯃꯁꯥ ꯃꯁꯥꯒꯤ ꯂꯣꯏꯅ ꯁꯥꯏ ꯑꯗꯨꯒ ꯄꯥꯕ꯭ꯂꯤꯛꯀꯤ ꯇꯣꯏꯂꯦꯠ ꯑꯅꯁꯨ ꯇꯣꯉꯥꯟꯕ ꯂꯩꯀꯥꯏ ꯂꯩꯀꯥꯏ ꯈꯨꯗꯤꯡꯗ ꯊꯝꯃꯤ ꯃꯁꯤ ꯌꯥꯝꯅ ꯐꯕ ꯈꯣꯡꯊꯥꯡꯅꯤ ꯍꯥꯏꯅ ꯑꯩꯅ ꯈꯟꯖꯩ